ꯋꯦꯇꯔ ꯅꯣꯏ ꯔꯦꯁꯇꯨꯔꯦꯟꯗ ꯐ꯭ꯔꯥꯏ ꯔꯥꯏꯁ ꯂꯩꯒꯗ꯭ꯔꯥ ꯂꯩꯔꯒꯗꯤ ꯆꯤꯛꯀꯟ ꯐ꯭ꯔꯥꯏ ꯔꯥꯏꯁ ꯄ꯭ꯂꯦꯠ ꯑꯅꯤꯈꯛꯇ ꯄꯤꯔꯛꯑꯣ ꯑꯗꯨꯗ ꯊꯨꯝ ꯃꯣꯔꯣꯛ ꯌꯥꯛ ꯌꯥꯛꯍꯟꯕꯤꯒꯅꯣ ꯑꯗꯨꯒ ꯈꯔ ꯐ꯭ꯔꯦꯁ ꯑꯣꯏꯅ ꯄꯤꯔꯛꯑꯣ